ꯑꯩꯅ ꯍꯟꯗꯛ ꯑꯣꯟꯂꯥꯏꯟꯗ ꯏꯟꯊꯝ ꯆꯪꯉꯛꯄꯁꯤꯗ ꯑꯉꯥꯡꯒꯤ ꯖꯔꯁꯤ ꯑꯃ ꯀꯛꯆꯈꯤꯕꯗꯨ ꯌꯥꯝꯅ ꯉꯟꯅ ꯌꯧꯕꯤꯔꯛꯏ ꯑꯗꯨꯒ ꯑꯩꯅ ꯀꯛꯈꯤꯕ ꯄꯣꯠ ꯑꯗꯨꯃꯛ ꯆꯞꯆꯥꯅ ꯌꯥꯝꯅ ꯆꯨꯝꯅ ꯌꯧꯕꯤꯔꯛꯏ ꯃꯗꯨꯒꯤꯗꯃꯛꯇ ꯑꯩ ꯌꯥꯝꯅ ꯅꯨꯡꯉꯥꯏꯖꯩ